ꯑꯩꯅ ꯏꯁꯩ ꯁꯛꯄ ꯃꯇꯝꯗ ꯂꯣꯏꯅꯕ ꯄꯥꯝꯕ ꯈꯨꯠꯂꯥꯏ ꯍꯥꯏꯔꯒꯗꯤ ꯑꯩꯈꯣꯏ ꯒꯤꯇꯥꯔ ꯒꯤꯇꯥꯔꯁꯤ ꯌꯥꯝ ꯑꯩꯅ ꯃꯦꯟ ꯑꯣꯏꯅ ꯄꯥꯝꯃꯦ ꯑꯗꯨꯒ ꯗ꯭ꯔꯝ ꯑꯗꯨꯒ ꯄꯤꯌꯥꯅꯣ ꯁꯤ ꯈꯔꯁꯤ ꯈꯛꯇꯅꯦ ꯁꯤꯁꯤꯡꯁꯦ ꯌꯥꯝ ꯄꯥꯝꯃꯦ